ꯑꯩꯅ ꯏꯕꯗꯤ ꯄꯥꯝꯕ ꯑꯗꯨꯕꯨ ꯆꯃꯝꯅꯕ ꯐꯥꯎꯕꯗꯒꯤ ꯑꯀꯛꯅꯕ ꯍꯤꯔꯝꯁꯤꯡ ꯍꯥꯏꯕꯗꯤ ꯃꯌꯥꯝ ꯑꯃ ꯂꯩ ꯀꯔꯤꯒꯤꯅꯣ ꯍꯥꯏꯕꯗ ꯚꯥꯔꯠꯇ ꯇꯧꯍꯩꯗꯕ ꯊꯕꯛ ꯀꯌꯥ ꯑꯃ ꯇꯧꯔꯤ ꯑꯗꯨꯕꯨ ꯑꯗꯨꯒꯤ ꯃꯔꯝꯗ ꯉꯥꯡꯂꯨꯔꯒꯗꯤ ꯒꯣꯚꯔꯃꯦꯟꯒꯤ ꯁꯥꯏꯠꯇꯒꯤ ꯀꯔꯤ ꯏꯐꯦꯛ ꯂꯥꯛꯀꯅꯤ ꯅꯠꯇ꯭ꯔꯒꯅ ꯇꯨꯡ ꯀꯣꯏꯕ ꯅꯍꯥꯔꯣꯜꯁꯤꯡꯅ ꯑꯗꯨꯒꯤ ꯃꯔꯝꯗ ꯀꯔꯤ ꯑꯣꯏꯅ ꯃꯤꯅꯤꯡ ꯑꯇꯣꯞꯄ ꯑꯃ ꯂꯧꯊꯣꯛꯇꯨꯅ ꯀꯔꯤ ꯋꯥꯈꯜ ꯆꯠꯇꯨꯅ ꯀꯔꯤ ꯃꯔꯝꯗ ꯈꯟꯈꯤꯅꯤ ꯍꯥꯏꯕ ꯑꯁꯤ ꯈꯟꯗꯕ ꯌꯥꯗꯦ ꯚꯥꯔꯠꯇ ꯂꯩꯕ ꯑꯩꯈꯣꯏ ꯃꯌꯥꯝꯅ ꯑꯗꯨ ꯈꯟꯗꯨꯅ ꯄꯣꯠ ꯑꯃ ꯏꯕ ꯅꯠꯇ꯭ꯔꯒꯅ ꯇꯧꯕ ꯃꯇꯝꯗ ꯇꯨꯡ ꯀꯣꯏꯕꯁꯤꯡꯗ ꯀꯔꯤ ꯏꯐꯦꯛ ꯂꯥꯛꯀꯅꯤ ꯍꯥꯏꯕꯗꯣ ꯈꯟꯗ꯭ꯔꯒꯗꯤ ꯇꯨꯡꯗ ꯑꯋꯥꯕ ꯀꯌꯥ ꯑꯃ ꯂꯥꯛꯀꯅꯤ ꯍꯥꯏꯗꯨꯅ ꯑꯩꯈꯣꯏꯅ ꯏꯕꯗ ꯆꯃꯝꯅꯕ ꯊꯣꯛꯄ ꯀꯌꯥ ꯑꯃꯁꯨ ꯂꯩ